ꯑꯍꯥꯡꯕ ꯏꯁꯤꯡꯗ ꯏꯔꯣꯏꯕ ꯃꯇꯝꯗ ꯁꯥꯐꯒꯗꯕ ꯍꯥꯏ ꯇꯥꯔꯗꯤ ꯃꯐꯝꯗꯣ ꯍꯥꯟꯅ ꯑꯩꯅ ꯈꯪꯕ ꯑꯗꯒꯤ ꯐꯠꯇ ꯍꯥꯎꯊꯤꯒꯨꯝꯕ ꯂꯩꯇꯕ ꯃꯐꯝ ꯌꯥꯝꯅ ꯂꯨꯕ ꯑꯗꯨꯝꯕ ꯃꯐꯝꯗ ꯏꯔꯣꯏꯕꯅ ꯑꯩꯈꯣꯏꯗ ꯍꯦꯟꯅ ꯁꯥꯐꯒꯅꯤ ꯑꯗꯨꯒ ꯏꯔꯣꯏꯕ ꯃꯇꯝꯗ ꯑꯩꯈꯣꯏꯗ ꯊꯦꯡꯅꯕ ꯈꯨꯗꯣꯡꯆꯥꯗꯕ ꯍꯥꯏꯔꯗꯤ ꯆꯔꯥꯡꯒꯨꯝꯕ ꯅꯥꯄꯤ ꯁꯤꯡꯕꯤꯒꯨꯝꯕ ꯌꯥꯝ ꯂꯩꯕ ꯑꯗꯒꯤ ꯐꯠꯇꯕ ꯃꯤꯅ ꯄꯣꯠ ꯀꯩꯅꯣ ꯇꯧꯕꯒꯤ ꯂꯤꯛꯂꯤꯒꯨꯝꯕ ꯇꯥꯎꯕ ꯑꯗꯨꯒꯨꯝꯕꯁꯨ ꯃꯌꯥꯝ ꯑꯃ ꯊꯦꯡꯅꯩ ꯑꯗꯨꯅ ꯆꯔꯥꯡꯒꯨꯝꯕꯁꯤꯅ ꯌꯥꯝꯅ ꯑꯄꯟꯕ ꯄꯤ